ꯑꯄꯤꯛꯄ ꯀꯔꯕꯥꯔ ꯑꯃ ꯍꯥꯏꯔꯒꯗꯤ ꯌꯥꯝꯅꯁꯨ ꯁꯦꯡꯗꯣꯡ ꯂꯩꯕ ꯌꯥꯝꯅꯁꯨ ꯀꯥꯟꯅꯕ ꯑꯩꯈꯣꯏ ꯃꯅꯤꯄꯨꯔꯁꯤꯗꯁꯨ ꯌꯥꯝꯅ ꯆꯦꯟꯖ ꯂꯥꯛꯍꯟꯈꯤꯕ ꯀꯔꯕꯥꯔ ꯑꯃ ꯑꯣꯏꯕ ꯌꯥꯕ ꯃꯦꯇ꯭ꯔꯦꯁꯁꯦ ꯌꯥꯝꯅ ꯊꯤꯅ ꯄ꯭ꯔꯣꯐꯤꯠ ꯂꯩꯕ ꯌꯥꯝꯅ ꯊꯤꯅ ꯀꯥꯟꯅꯕ ꯀꯔꯕꯥꯔ ꯑꯃꯅꯦ ꯍꯥꯏꯖꯅꯤꯡꯉꯦ ꯍꯥꯏꯕꯗꯤ ꯑꯩꯈꯣꯏ ꯃꯅꯤꯄꯨꯔꯗ ꯊꯥꯏꯅ ꯍꯤꯞꯅꯔꯝꯕ ꯃꯣꯝꯄꯥꯛꯁꯦ ꯆꯔꯨꯅ ꯁꯥꯕ ꯃꯣꯝꯄꯥꯛ ꯌꯥꯝꯅꯁꯨ ꯂꯨꯝꯕ ꯌꯥꯝꯅ ꯕꯔꯗꯟ ꯑꯣꯏꯕ ꯌꯥꯝꯅ ꯁꯤꯖꯤꯟꯅꯕꯗ ꯅꯨꯉꯥꯏꯇꯕ ꯄꯣꯠ ꯑꯃ ꯑꯣꯏ ꯌꯥꯝꯅꯁꯨ ꯁꯥꯕ ꯑꯗꯨꯒ ꯃꯀꯨꯝ ꯃꯊꯥꯡ ꯊꯥꯡꯕ ꯍꯥꯏꯕꯗꯤ ꯃꯣꯠꯁꯟꯕ ꯌꯥꯝꯅ ꯊꯨꯕ ꯅꯦꯝꯊꯔꯒ ꯑꯃꯨꯛ ꯀꯥꯝꯈꯠꯄ ꯌꯥꯎꯗꯕ ꯑꯗꯨꯅ ꯃꯔꯝ ꯑꯣꯏꯔꯒ ꯃꯣꯝꯄꯥꯛꯁꯦ ꯇꯁꯦꯡꯅ ꯆꯥꯔꯨꯗ ꯍꯤꯞꯄꯦ ꯍꯥꯏꯕꯒ ꯆꯞ ꯃꯥꯟꯅꯩ ꯑꯗꯨꯅ ꯑꯗꯨꯒꯤ ꯆꯦꯟꯖ ꯑꯃ ꯂꯥꯛꯍꯟꯈꯤꯕꯁꯦ ꯇꯁꯦꯡꯅ ꯃꯦꯇ꯭ꯔꯦꯁꯅꯅꯦ ꯍꯥꯏꯖꯅꯤꯡꯏ ꯑꯗꯨꯅ ꯃꯤꯑꯣꯏꯕꯒꯤ ꯄꯨꯟꯁꯤꯗ ꯂꯛꯖꯔꯤ ꯁꯤꯡꯗꯨꯗꯤ ꯌꯥꯎꯗ꯭ꯔꯁꯨ ꯀꯩꯁꯨ ꯀꯥꯏꯗꯦ ꯀꯥꯔ ꯂꯛꯖꯔꯤ ꯌꯥꯎꯗ꯭ꯔꯁꯨ ꯃꯤ ꯑꯗꯨꯝ ꯍꯤꯡꯕ ꯌꯥꯏ ꯑꯗꯨꯕꯨ ꯃꯣꯝꯄꯥꯛ ꯍꯥꯏꯗꯤ ꯃꯥꯇ꯭ꯔꯦꯁꯁꯦ ꯌꯥꯎꯗ꯭ꯔꯒꯗꯤ ꯇꯁꯦꯡꯅ ꯁꯨꯛꯌꯥ ꯌꯥꯗꯕ ꯊꯕꯛ ꯑꯃ ꯑꯣꯏꯕ ꯑꯗꯨꯅ ꯃꯤꯑꯣꯏꯕꯒꯤ ꯄꯨꯟꯁꯤꯗ ꯍꯤꯡꯕꯗ ꯆꯪꯕ ꯍꯥꯏꯕꯗꯨ ꯑꯣꯏꯕꯅꯤꯅ ꯁꯤꯁꯦ ꯄ꯭ꯔꯣꯐꯤꯠꯁꯦ ꯀꯝꯄꯜꯁꯔꯤ ꯂꯩꯒꯗꯕ ꯄꯣꯠ ꯌꯥꯝꯅ ꯆꯥꯎꯅ ꯄ꯭ꯔꯣꯐꯤꯠ ꯂꯥꯛꯀꯗꯕ ꯄꯣꯠ ꯑꯃ ꯑꯣꯏ ꯇꯁꯦꯡꯅ ꯑꯇꯩ ꯏꯁꯇꯦꯠꯁꯤꯡꯗꯒꯤꯁꯨ ꯑꯩꯈꯣꯏꯅ ꯃꯅꯤꯄꯨꯔꯅ ꯌꯥꯝ ꯍꯦꯟꯅ ꯄ꯭ꯔꯣꯐꯤꯠ ꯐꯪꯒꯅꯤꯅ ꯊꯥꯖꯩ ꯑꯗꯩ ꯐꯪꯁꯨ ꯐꯪꯏ ꯀꯩꯒꯨꯝꯕ ꯗꯤꯂꯔ ꯁꯦꯠ ꯑꯃ ꯀꯛꯄ ꯃꯇꯝꯗ ꯗꯥꯕꯜ ꯇꯥꯏꯝꯁ ꯇꯣꯡꯕꯁꯨ ꯌꯥꯎꯋꯦ ꯍꯥꯏꯕꯗꯤ ꯍꯥꯏꯕꯁꯤ ꯂꯨꯍꯣꯡ ꯈꯣꯡꯗꯣꯡꯕ ꯑꯃ ꯂꯥꯛꯄ ꯃꯇꯝꯗ ꯆꯔꯨꯒꯤ ꯃꯣꯝꯄꯥꯛ ꯀꯥꯟꯅꯁꯨ ꯄꯤꯅꯥꯗꯦ ꯑꯗꯨꯒꯤ ꯃꯔꯨꯝꯗ ꯑꯃꯨꯛꯀ ꯕꯦꯗꯁꯤꯠ ꯑꯗꯨꯒ ꯃꯣꯟ ꯀꯣꯕꯔ ꯑꯁꯤꯅꯆꯤꯡꯕ ꯃꯌꯥꯝ ꯑꯃꯁꯨ ꯌꯥꯎꯔꯤꯕꯅꯤ ꯁꯤꯒꯨꯝꯕ ꯃꯌꯥꯝꯁꯤ ꯃꯦꯇ꯭ꯔꯦꯁꯀꯤ ꯑꯣꯐꯔ ꯉꯥꯛꯇꯅꯤ ꯑꯣꯐꯔ ꯌꯥꯝ ꯆꯥꯎ ꯆꯥꯎꯅꯁꯨ ꯂꯥꯛꯑꯦ ꯑꯣꯐꯔ ꯁꯤꯡꯁꯤꯗ ꯌꯣꯟꯕꯗ ꯃꯌꯥꯝ ꯑꯃ ꯂꯦꯝꯕ ꯁꯝꯊꯤꯡ ꯁꯝꯊꯤꯡ ꯃꯌꯥꯝ ꯂꯦꯝꯕ ꯂꯩꯌꯦ ꯑꯗꯨꯅ ꯃꯔꯝ ꯑꯣꯏꯔꯒ ꯍꯥꯏꯗꯤ ꯍꯧꯗꯣꯛꯅꯕ ꯌꯥꯕ ꯁꯦꯟꯗꯣꯡ ꯇꯥꯟꯕ ꯌꯥꯕ ꯃꯤꯑꯣꯏꯕꯒꯤ ꯄꯨꯟꯁꯤꯗ ꯀꯦꯔꯤꯌꯔ ꯑꯣꯏꯕ ꯌꯥꯕ ꯌꯥꯝꯅꯁꯨ ꯆꯥꯎꯗꯕ ꯗꯤꯂꯔ ꯁꯦꯠ ꯑꯃ ꯂꯧꯕꯗꯨꯅ ꯑꯃꯨꯛꯀꯤ ꯃꯊꯪꯒꯤ ꯗꯤꯂꯔ ꯁꯦꯠ ꯑꯃ ꯉꯥꯏꯕ ꯐꯥꯎꯗ ꯌꯣꯟꯕ ꯌꯥꯕ ꯌꯥꯝꯅ ꯊꯨꯅꯁꯨ ꯆꯠꯄ ꯑꯗꯨꯒ ꯋꯥꯔꯦꯟꯇꯤ ꯒꯔꯦꯟꯇꯤ ꯌꯥꯝ ꯂꯩꯕ ꯃꯤꯅ ꯌꯥꯝ ꯊꯥꯖꯒꯟꯕ ꯑꯁꯨꯒꯨꯝꯕ ꯄꯣꯠ ꯑꯃ ꯑꯣꯏꯕꯅ ꯇꯁꯦꯡꯅ ꯗꯤꯂꯔ ꯁꯦꯠ ꯑꯃꯗꯤ ꯃꯦꯇ꯭ꯔꯦꯁ ꯁꯤꯗ ꯊꯥꯗꯕꯗ ꯁꯦꯟꯗꯣꯡ ꯂꯩꯕ ꯑꯗꯨ ꯑꯣꯏꯒꯅꯤꯅ ꯊꯥꯖꯩ ꯑꯗꯨꯅ ꯁꯦꯟꯗꯣꯡ ꯂꯩꯕ ꯁꯝꯅ ꯑꯦꯛꯖꯥꯝꯄꯜꯅꯦ ꯑꯩꯈꯣꯏꯅ ꯊꯥꯏꯅ ꯃꯣꯔꯦꯗꯒꯤ ꯄꯨꯊꯣꯔꯛꯄ ꯃꯌꯥꯝ ꯑꯁꯨꯒꯨꯝꯕ ꯃꯌꯥꯝꯁꯤꯡꯁꯤꯅ ꯆꯦꯟꯖ ꯂꯥꯛꯍꯟꯕ ꯉꯝꯈꯤꯗꯦ ꯇꯁꯦꯡꯅ ꯃꯣꯔꯦꯒꯤ ꯄꯣꯠ ꯄꯨꯊꯣꯛ ꯄꯨꯁꯤꯟ ꯁꯨꯝꯕ ꯂꯩꯕꯒꯤ ꯑꯩꯈꯣꯏ ꯍꯧꯖꯤꯛꯇꯤ ꯏꯟꯗꯤꯌꯥ ꯏꯁꯥꯒꯤ ꯑꯣꯏꯕ ꯃꯦꯇ꯭ꯔꯦꯁ ꯑꯐ ꯑꯐꯕ ꯂꯩꯔꯦ ꯑꯗꯨꯁꯨ ꯑꯃꯥꯎꯟꯠꯁꯨ ꯌꯥꯝ ꯄꯤꯛꯅ ꯄꯤꯛꯅ ꯑꯣꯏꯕ ꯑꯗꯨꯒ ꯑꯃꯥꯎꯟꯠ ꯄꯤꯛꯏ ꯃꯇꯤꯛ ꯄꯣꯠ ꯐꯠꯇꯕꯁꯨ ꯅꯠꯇꯕ ꯄꯣꯠꯅ ꯌꯥꯝ ꯐꯕ ꯑꯦꯛꯖꯥꯝꯄꯜ ꯑꯣꯏꯅ ꯃꯦꯇ꯭ꯔꯦꯁ ꯑꯃ ꯂꯧꯕꯗ ꯁꯕꯦꯟ ꯊꯥꯎꯖꯟ ꯍꯥꯏꯔꯦꯅ ꯈꯜꯂꯣꯅꯦ ꯗꯤꯂꯔ ꯁꯦꯠ ꯂꯧꯕ ꯃꯇꯝꯗ ꯇꯨ ꯊꯥꯎꯖꯟ ꯈꯇꯪ ꯆꯤꯡꯕ ꯃꯌꯥꯝꯗ ꯅꯥꯏꯟ ꯊꯥꯎꯖꯟꯁꯤ ꯌꯣꯟꯕ ꯃꯇꯝꯗ ꯑꯦꯕꯔꯦꯖꯅꯦꯕ ꯑꯗꯣ ꯑꯩꯈꯣꯏꯅ ꯊ꯭ꯔꯤ ꯊꯥꯎꯖꯟꯗ ꯊꯥꯕ ꯐꯥꯎ ꯉꯝꯗꯣꯏꯅꯦꯕ ꯑꯁꯨꯒꯨꯝꯕ ꯂꯩꯕꯅ ꯃꯌꯥꯝꯅꯁꯨ ꯀꯥꯟꯅꯕ ꯁꯦꯜꯂꯔ ꯁꯤꯡꯁꯨ ꯀꯥꯟꯅꯕ ꯕꯥꯌꯔ ꯁꯤꯡꯁꯨ ꯀꯥꯟꯅꯕ ꯑꯗꯨꯅ ꯑꯅꯤꯃꯛ ꯃꯥꯡꯗꯕ ꯍꯤꯡꯕꯗꯁꯨ ꯆꯪꯕ ꯄꯣꯠ ꯑꯃ ꯑꯣꯏꯕ ꯌꯥꯝꯅ ꯊꯤꯅ ꯄ꯭ꯔꯣꯐꯤꯠꯁꯨ ꯂꯩꯕ ꯌꯥꯝꯅ ꯊꯤꯅ ꯏꯝꯄ꯭ꯔꯣꯇꯦꯟꯁꯨ ꯑꯣꯏꯕ ꯌꯥꯝꯅ ꯊꯤꯅ ꯀꯥꯟꯅꯕ ꯑꯗꯨꯒꯨꯝꯕ ꯑꯣꯏꯕꯅꯤꯅ ꯑꯁ ꯗꯤꯂꯔ ꯁꯦꯠ ꯊꯕꯛ ꯍꯥꯏꯕꯗꯤ ꯃꯦꯇ꯭ꯔꯦꯁꯀꯤ ꯄꯣꯠ ꯑꯁꯦ ꯀꯔꯕꯥꯔꯁꯦ ꯇꯧꯕꯗ ꯃꯥꯏ ꯁꯣꯏꯗꯅ ꯄꯥꯛꯀꯅꯤꯅ ꯈꯟꯖꯩ